ꯍꯤꯗꯥꯛ ꯂꯥꯡꯊꯛꯁꯤꯡꯁꯦ ꯑꯩꯗꯤ ꯃꯃꯜꯗꯣ ꯍꯣꯡꯅꯁꯨ ꯂꯧꯋꯦ ꯑꯗꯨꯒ ꯒꯣꯕꯔꯃꯦꯟꯗꯒꯤꯁꯨ ꯑꯗꯨꯝ ꯍꯣꯡꯅ ꯐ꯭ꯔꯤꯗꯁꯨ ꯑꯗꯨꯝ ꯄꯤꯔꯛꯑꯦ ꯍꯣꯡꯅꯁꯨ ꯑꯗꯨꯝ ꯂꯧꯋꯦ ꯑꯩꯈꯣꯏꯅ ꯂꯧꯕꯗꯗꯤ ꯑꯗꯨꯒ ꯏꯟꯀꯝꯅ ꯈꯔꯗꯤ ꯑꯗꯨꯝ ꯆꯪꯉꯦ ꯍꯤꯗꯥꯛ ꯂꯥꯡꯊꯛ ꯂꯩꯕꯗ